ꯐꯣꯔ ꯊꯥꯎꯖꯟꯗ ꯐꯥꯏꯚ ꯍꯟꯗ꯭ꯔꯦꯗ ꯑꯦꯟ ꯁꯤꯛꯁꯇꯤ ꯊ꯭ꯔꯤ ꯐꯥꯏꯚ ꯊꯥꯎꯖꯟꯗ ꯁꯤꯛꯁ ꯍꯟꯗ꯭ꯔꯦꯗ ꯑꯦꯟ ꯇ꯭ꯋꯦꯟꯇꯤ ꯊ꯭ꯔꯤ ꯑꯥꯏꯠ ꯊꯥꯎꯖꯟꯗ ꯐꯥꯏꯚ ꯍꯟꯗ꯭ꯔꯦꯗ ꯑꯦꯟ ꯁꯤꯛꯁꯇꯤ ꯇꯨ ꯑꯥꯏꯠ ꯊꯥꯎꯖꯟꯗ ꯅꯥꯏꯅ ꯍꯟꯗ꯭ꯔꯦꯗ ꯑꯦꯟ ꯐꯤꯐꯇꯤ ꯁꯤꯛꯁ ꯐꯣꯔ ꯊꯥꯎꯖꯟꯗ ꯐꯥꯏꯚ ꯍꯟꯗ꯭ꯔꯦꯗ ꯑꯦꯟ ꯁꯤꯛꯁꯇꯤ ꯊ꯭ꯔꯤ